ꯍꯜꯂꯣ ꯇꯥꯏ ꯑꯧ ꯃꯥꯅꯦ ꯍꯣꯜꯁꯦꯜ ꯇꯧꯕꯅꯦ ꯑꯩꯈꯣꯏꯒꯤ ꯃꯔꯨ ꯃꯔꯥꯡꯒꯤ ꯏꯟꯁꯥꯡ ꯅꯥꯄꯤꯒꯤ ꯍꯥꯏꯇꯥꯔꯦ ꯑꯥ ꯌꯥꯅꯤ ꯍꯥꯏꯕꯤꯌꯣ ꯑꯩꯈꯣꯏꯁꯤꯗ ꯂꯣꯏ ꯁꯨꯅ ꯐꯪꯉꯤ ꯍꯋꯥꯏ ꯆꯦꯡꯋꯥꯏ ꯐꯪꯉꯤ ꯉꯥꯔꯤ ꯉꯇꯥꯏꯁꯨ ꯐꯪꯉꯤ ꯑꯗꯒꯤ ꯑꯩꯈꯣꯏꯒꯤ ꯆꯥꯅ ꯊꯛꯅꯕꯗ ꯗꯦꯂꯤꯒꯤ ꯆꯪꯗ ꯌꯥꯗꯕ ꯄꯣꯠꯆꯪꯁꯤꯡ ꯑꯌꯥꯝꯕꯅ ꯂꯣꯏꯅ ꯁꯤꯗꯁꯨꯅ ꯐꯪꯒꯅꯤ ꯇꯥꯛꯄꯤꯌꯨ ꯐꯪꯒꯅꯤ ꯐꯪꯒꯅꯤ ꯑꯇꯦꯛꯄꯁꯨ ꯑꯗꯨꯝ ꯐꯪꯒꯅꯤ ꯑꯩꯈꯣꯏ ꯑꯇꯣꯞ ꯑꯇꯣꯞꯄ ꯑꯗꯒꯤ ꯑꯗꯨꯝ ꯀꯩꯅꯣ ꯑꯩꯈꯣꯏꯒꯤ ꯁꯞꯄ꯭ꯂꯥꯏꯌꯔ ꯊꯥꯗꯣꯛꯏ ꯑꯗꯨꯗꯨꯒ ꯃꯈꯣꯏꯗꯒꯤ ꯑꯃꯨꯛ ꯂꯧꯔꯒ ꯂꯧꯍꯜꯂꯒ ꯑꯩꯈꯣꯏꯁꯤꯗꯃꯨꯛ ꯏꯁꯇꯣꯛ ꯇꯧꯔ ꯊꯝꯃꯒ ꯑꯇꯣꯞꯄ ꯗꯨꯀꯥꯟ ꯃꯆꯥ ꯃꯁꯨ ꯂꯩꯔꯤꯁꯤꯡꯁꯤꯗ ꯑꯃꯨꯛ ꯑꯩꯈꯣꯏꯅ ꯀꯣꯅꯣ ꯑꯣꯔꯗꯔ ꯇꯧꯔꯛꯄꯗꯨꯒꯤ ꯃꯇꯨꯡ ꯏꯟꯅ ꯑꯗꯨꯝ ꯄꯤ ꯐꯪꯍꯜꯂꯤ ꯑꯩꯈꯣꯏꯁꯤꯗ ꯂꯥꯛꯑꯒ ꯑꯗꯨꯝ ꯂꯧꯅꯩ ꯑꯣ ꯌꯥꯅꯤ ꯑꯩꯈꯣꯏꯁꯦ ꯑꯣ ꯍꯣꯏ ꯌꯥꯅꯤ ꯑꯩꯈꯣꯏꯒꯤ ꯗꯨꯀꯥꯟ ꯇꯧꯕ ꯁꯤꯡꯒꯤꯁꯨ ꯑꯗꯨꯝ ꯐꯦꯁꯤꯂꯤꯇꯤ ꯄꯤ ꯍꯥꯏꯗꯤ ꯑꯩꯈꯣꯏꯗꯒꯤ ꯂꯧꯔꯒ ꯑꯃꯨꯛ ꯅꯣꯏꯁꯨ ꯀꯩꯅꯣ ꯁꯦꯟꯗꯣꯡ ꯈꯔ ꯐꯪꯅꯕ ꯍꯥꯏꯅ ꯇꯧꯖꯔꯕꯅꯤꯅ ꯑꯩꯈꯣꯏꯅꯁꯨ ꯍꯥꯏꯔꯤꯕ ꯃꯌꯥꯝꯒꯤ ꯆꯠꯅꯔꯤꯕ ꯔꯦꯠꯇꯨꯒꯤ ꯃꯇꯨꯡ ꯏꯟꯅ ꯑꯗꯨꯗꯒꯤ ꯈꯤꯇꯪ ꯇꯥꯔꯒ ꯃꯌꯥꯝꯒꯤ ꯐꯅꯕ ꯃꯑꯣꯡꯗ ꯑꯗꯨꯝ ꯄꯣꯠꯁꯦ ꯑꯗꯨꯝ ꯊꯥꯗꯣꯛꯆꯩ ꯑꯩꯈꯣꯏꯁꯤꯗ ꯐꯪꯗꯕ ꯂꯩꯇꯦ ꯍꯥꯏꯗꯤ ꯄꯣꯠ ꯆꯩꯁꯤ ꯃꯌꯥꯝꯒꯤ ꯑꯣꯔꯗꯔ ꯇꯧꯔꯛꯏꯕꯩ ꯃꯇꯨꯡ ꯏꯟꯅ ꯑꯩꯈꯣꯏꯅ ꯑꯗꯨꯝ ꯄꯣꯠꯇꯣ ꯏꯁꯇꯣꯛ ꯇꯧꯔꯒ ꯊꯝꯖꯩ ꯑꯗꯨ ꯍꯥꯏꯕꯤꯌꯨ ꯁꯣꯝꯅ ꯄꯥꯝꯖꯔꯤꯕ ꯄꯣꯠꯆꯩꯁꯤꯡꯗꯣ ꯀꯔꯤ ꯀꯔꯤꯅꯣ ꯍꯥꯏꯕꯗꯣ

ꯑꯣ ꯌꯥꯅꯤ ꯑꯗꯨ ꯀꯩꯅꯣꯅꯤ ꯑꯩꯈꯣꯏꯁꯦ ꯉꯥꯔꯤ ꯉꯥꯇꯥꯏꯒꯨꯝꯕ ꯀꯩꯒꯨꯝꯕ ꯑꯗꯨꯗꯤ ꯂꯧꯔꯣꯏꯗ꯭ꯔꯥ ꯑꯗꯒꯤ ꯑꯩꯈꯣꯏꯒꯤ ꯊꯨꯝ ꯊꯨꯝꯗꯁꯨ ꯌꯣꯜꯂꯤ ꯑꯗꯒꯤ ꯀꯩꯅꯣꯗꯁꯨ ꯌꯣꯜꯂꯤ ꯉꯥ ꯀꯧꯇꯥꯒꯨꯝꯕ ꯀꯩꯒꯨꯝꯕ ꯁꯨꯝ ꯃꯄꯥꯟ ꯂꯝꯗꯒꯤ ꯑꯁꯣꯝꯗꯒꯤ ꯂꯧꯔꯒꯁꯨ ꯑꯩꯈꯣꯏꯁꯦ ꯏꯁꯇꯣꯛ ꯇꯧꯋꯤ ꯑꯗꯣ ꯑꯇꯩ ꯑꯇꯩ ꯍꯥꯏꯕꯤꯅꯤꯡꯕ ꯂꯩꯔꯁꯨ ꯍꯥꯏꯕꯤꯌꯨ ꯑꯣ ꯍꯣꯏ ꯍꯣꯏ ꯑꯣ ꯍꯣꯏ ꯍꯣꯏ ꯌꯥꯅꯤ ꯑꯩꯈꯣꯏ ꯑꯗꯨꯝ ꯄꯤꯖꯒꯦ ꯀꯩꯅꯣ ꯇꯧꯋꯤ ꯑꯩꯈꯣꯏꯁꯦ ꯁꯣꯝꯅ ꯂꯥꯛꯄꯤꯒꯗꯣꯏꯁꯦ ꯄꯨꯡ ꯑꯌꯨꯛꯀꯤ ꯄꯨꯡ ꯇꯥꯔꯦꯠꯇꯒꯤꯅ ꯅꯨꯃꯤꯗꯥꯡ ꯋꯥꯏꯔꯝꯒꯤ ꯄꯨꯡ ꯃꯉꯥ ꯐꯥꯎꯕ ꯑꯗꯨꯝ ꯑꯩꯈꯣꯏ ꯍꯥꯡꯉꯒ ꯑꯗꯨꯝ ꯂꯩꯖꯒꯅꯤ ꯁꯤꯒꯤ ꯁꯤꯒꯤ ꯃꯅꯨꯡꯗ ꯑꯗꯨꯝ ꯂꯥꯛꯄꯤꯌꯨ ꯑꯗꯨꯝ ꯂꯧꯕꯤꯌꯨ ꯌꯥꯒꯅꯤ ꯑꯩꯈꯣꯏ ꯑꯗꯨꯝ ꯃꯃꯟꯗꯣ ꯇꯥꯅ ꯄꯤꯖꯒꯦ ꯑꯣ ꯌꯥꯝ ꯐꯅꯤ ꯌꯥꯝ ꯐꯅꯤ ꯅꯨꯡꯉꯥꯏꯖꯔꯦ ꯂꯥꯛꯄꯤꯌꯨ ꯊꯝꯖꯔꯦ ꯊꯝꯖꯔꯦ